ꯎꯝ ꯍꯜꯂꯣ ꯑꯥ ꯑꯥ ꯇꯥꯏꯀꯣ ꯍꯣꯏ ꯅꯨꯡꯉꯥꯏꯔꯤ ꯅꯥꯗꯕꯅꯤꯅ ꯀꯔꯤꯁꯨ ꯇꯧꯗꯦ ꯑꯗꯨꯝ ꯂꯩꯌꯦ ꯊꯕꯛꯁꯨ ꯐꯪꯗ꯭ꯔꯦ ꯑꯣ ꯍꯣꯏꯅꯦ ꯑꯥ ꯁꯦꯀꯦꯟ ꯁꯇꯔꯗꯦ ꯑꯣꯏꯒꯅꯤꯀꯣ ꯑꯥ ꯑꯗꯨꯗꯤ ꯍꯣꯏ ꯁꯨꯇꯤ ꯑꯗꯨꯝ ꯂꯩꯒꯅꯤ ꯌꯥꯏ ꯆꯠꯄ ꯌꯥꯏ ꯀꯗꯥꯏꯗ ꯍꯥꯏꯕ ꯃꯐꯝꯗꯨ ꯑꯥ ꯎꯝ

ꯑꯩꯗꯤ ꯁꯨꯛꯆꯠ ꯆꯠꯇꯔꯦ ꯅꯪꯗꯤ ꯈꯪꯕ꯭ꯔꯥ ꯃꯐꯝꯗꯨ ꯆꯠꯈ꯭ꯔꯕ꯭ꯔꯥ ꯅꯍꯥꯟ

ꯍꯣꯏ

ꯎꯝ ꯎꯝ ꯎꯝ ꯍꯣꯏ ꯍꯣꯏ ꯑꯉꯥꯡꯈꯣꯏꯗꯨ ꯌꯥꯝ ꯄꯥꯝꯕꯅꯤ ꯑꯥ ꯍꯣꯏ ꯌꯥꯏ ꯑꯩꯈꯣꯏꯁꯨ ꯑꯗꯨꯝ ꯍꯪꯂꯒ ꯋꯥꯔꯤ ꯁꯥꯈꯤꯒꯦ ꯁꯦꯀꯦꯟ ꯁꯇꯔꯗꯦꯗꯤ ꯑꯗꯨꯝ ꯍꯣꯂꯤꯗꯦ ꯑꯣꯏꯕꯅꯤ ꯑꯉꯥꯡꯈꯣꯏꯁꯨ ꯎꯝ ꯎꯝ ꯑꯍꯣꯏ ꯍꯣꯏ ꯍꯧꯖꯤꯛꯇꯤ ꯌꯨꯝꯗ ꯂꯩꯇꯦ ꯍꯣꯏ ꯑꯩ ꯏꯊꯟꯇ ꯂꯩꯌꯦ ꯍꯣꯔꯦꯟ ꯃꯥ ꯂꯥꯛꯄ ꯀꯥꯟꯗ ꯍꯪꯂꯒ ꯄꯥꯎ ꯄꯤꯔꯛꯀꯦ ꯅꯉꯣꯟꯗ ꯑꯩꯗꯤ ꯌꯥꯝ ꯆꯠꯅꯤꯡꯉꯦ ꯑꯗꯨꯒꯨꯝꯗꯨ ꯑꯥ ꯍꯣꯏ ꯍꯣꯏ ꯍꯣꯏ ꯑꯣ ꯃꯪ ꯐꯔꯣ